ꯑꯩꯈꯣꯏꯅ ꯁꯥ ꯁꯟ ꯂꯣꯏꯕꯗ ꯌꯣꯛꯄꯗ ꯑꯩꯈꯣꯏꯒꯤ ꯄꯨꯟꯁꯤꯗ ꯍꯤꯡꯕꯒꯤ ꯂꯝꯕꯤꯗ ꯃꯇꯦꯡ ꯀꯌꯥ ꯃꯔꯨꯝ ꯄꯥꯡꯏ ꯈꯨꯗꯝ ꯑꯣꯏꯅ ꯁꯟ ꯁꯥ ꯁꯟꯒꯤ ꯁꯪꯒꯣꯝ ꯁꯨꯝꯗꯨꯅ ꯁꯪꯒꯣꯝ ꯑꯩꯈꯣꯏꯗ ꯃꯇꯦꯡ ꯄꯥꯡꯏ ꯁꯟꯒꯤꯗꯒꯤ ꯁꯥ ꯑꯗꯨꯅ ꯌꯣꯜꯂꯒ ꯑꯗꯨꯁꯨ ꯑꯩꯈꯣꯏꯗ ꯃꯇꯦꯡ ꯄꯥꯡꯏ ꯁꯟꯒꯤ ꯃꯎꯟꯗꯨꯁꯨ ꯌꯣꯜꯂꯒ ꯑꯩꯈꯣꯏꯗ ꯑꯗꯨꯒꯤ ꯐꯪꯉꯛꯄ ꯁꯦꯟꯗꯨꯅ ꯑꯩꯈꯣꯏꯗ ꯃꯇꯦꯡ ꯄꯥꯡꯏ ꯑꯗꯨꯛꯀꯤ ꯃꯇꯤꯛ ꯁꯟꯅꯁꯨ ꯑꯩꯈꯣꯏꯒꯤ ꯃꯇꯦꯡ ꯄꯥꯡꯏ ꯑꯗꯒꯤ ꯑꯃꯨꯛꯁꯨ ꯑꯩꯈꯣꯏꯗ ꯌꯦꯟ ꯉꯥꯅꯨꯅꯁꯨ ꯑꯗꯨꯛꯀꯤ ꯃꯇꯤꯛ ꯑꯩꯈꯣꯏꯗ ꯃꯇꯦꯡ ꯄꯥꯡꯏ ꯌꯦꯟꯅ ꯑꯩꯈꯣꯏꯗ ꯌꯦꯔꯨꯝ ꯄꯤ ꯌꯦꯔꯨꯝꯗꯨ ꯌꯣꯜꯂꯒꯁꯨ ꯑꯩꯈꯣꯏꯅ ꯄꯩꯁꯥ ꯑꯗꯨꯝ ꯐꯪꯏ ꯑꯗꯒꯤ ꯌꯦꯅꯥꯎ ꯑꯃꯨꯛ ꯑꯣꯜꯍꯜꯂꯒꯁꯨ ꯌꯦꯅꯥꯎꯗꯨ ꯌꯣꯜꯂꯒꯁꯨ ꯑꯗꯨꯃꯛ ꯑꯩꯈꯣꯏꯗ ꯀꯥꯟꯅꯕ ꯄꯤ ꯉꯥꯅꯨꯁꯨ ꯉꯥꯅꯨꯒꯤꯁꯨ ꯑꯗꯨꯝ ꯌꯦꯔꯨꯝ ꯌꯣꯜꯂꯒ ꯑꯗꯨꯝ ꯑꯩꯈꯣꯏꯗ ꯄꯩꯁꯥ ꯀꯥꯅꯕ ꯄꯤ ꯉꯥꯅꯨ ꯃꯆꯥ ꯑꯣꯜꯍꯜꯂꯒꯁꯨ ꯑꯩꯈꯣꯏꯗ ꯑꯗꯨꯛꯀꯤ ꯃꯇꯤꯛ ꯑꯩꯈꯣꯏꯗ ꯀꯥꯅꯕ ꯄꯤ ꯁꯥ ꯁꯟꯅ ꯑꯩꯈꯣꯏꯗ ꯑꯗꯨꯛꯀꯤ ꯃꯇꯤꯛ ꯀꯥꯟꯅꯩ ꯑꯩꯈꯣꯏꯒꯤ ꯄꯨꯟꯁꯤ ꯍꯤꯡꯕꯗ ꯑꯗꯨꯛꯀꯤ ꯃꯇꯤꯛ ꯃꯇꯦꯡ ꯄꯥꯡꯏ